ꯑꯩꯈꯣꯏꯒꯤ ꯃꯅꯤꯄꯨꯔꯁꯤꯗꯗꯤ ꯈ꯭ꯋꯥꯏꯗꯒꯤ ꯃꯔꯨ ꯑꯣꯏꯅ ꯄꯥꯡꯊꯣꯛꯏꯕ ꯅꯥꯠꯀꯤ ꯀꯨꯝꯍꯩꯁꯤꯗꯤ ꯅꯤꯡꯉꯣꯜ ꯆꯥꯛꯀꯧꯕ ꯗꯤꯋꯥꯂꯤ ꯌꯥꯎꯁꯪ ꯏꯃꯣꯏꯅꯨ ꯃꯈꯣꯏꯁꯦ ꯑꯗꯨꯝ ꯍꯥꯏꯕ ꯌꯥꯏ ꯃꯔꯨ ꯑꯣꯏꯅ ꯄꯥꯡꯊꯣꯛꯑꯦ ꯑꯗꯨꯒ ꯃꯣꯏꯒꯤ ꯅꯤꯡꯉꯣꯜ ꯆꯥꯛꯀꯧꯕ ꯅꯨꯃꯤꯠ ꯍꯥꯏꯕꯁꯤꯅ ꯅꯤꯉꯣꯜ ꯑꯩꯈꯣꯏ ꯃꯆꯤꯟ ꯃꯅꯥꯎ ꯑꯣꯏꯕ ꯅꯤꯡꯉꯣꯜꯁꯤꯡ ꯂꯨꯍꯣꯡꯈ꯭ꯔꯕ ꯃꯆꯜ ꯃꯆꯦꯁꯤꯡꯁꯤ ꯄꯨꯂꯞ ꯀꯧꯔꯒ ꯆꯥꯛ ꯌꯦꯟꯁꯥꯡ ꯍꯥꯎꯅ ꯊꯣꯡꯂꯒ ꯆꯥꯃꯤꯟꯅꯕ ꯑꯁꯤꯅꯤ ꯑꯋꯥ ꯅꯨꯡꯉꯥꯏ ꯁꯔꯨꯛ ꯌꯥꯃꯤꯟꯅꯕ ꯆꯍꯤ ꯑꯃꯒꯤ ꯃꯅꯨꯡꯗ ꯑꯃꯨꯛꯇ ꯄꯥꯡꯊꯣꯛꯄ ꯀꯨꯝꯍꯩꯅꯤ ꯅꯤꯉꯣꯜ ꯆꯥꯛꯀꯧꯕ ꯍꯥꯏꯕꯁꯦ ꯌꯥꯎꯁꯪ ꯍꯥꯏꯕꯁꯤꯅ ꯍꯔꯥꯎ ꯀꯨꯝꯍꯩ ꯑꯣꯏꯔꯦ ꯃꯥꯁꯤꯗꯤ ꯌꯥꯝꯅ ꯃꯅꯤꯄꯨꯔꯒꯤ ꯍꯤꯁꯇ꯭ꯔꯤꯗ ꯌꯥꯎꯁꯪ ꯍꯥꯏꯁꯤ ꯑꯗꯨꯝ ꯂꯩꯍꯧꯔꯒꯗꯕ ꯀꯨꯝꯍꯩ ꯑꯃꯅꯤ ꯃꯥꯁꯤꯅ ꯄꯩꯁꯥ ꯅꯨꯄꯤ ꯂꯩꯁꯥꯕꯤ ꯂꯩꯁꯥꯕꯤ ꯑꯉꯥꯡ ꯃꯆꯥ ꯃꯈꯩꯁꯤꯅ ꯄꯩꯁꯥ ꯃꯨꯟꯕꯒꯤ ꯂꯝꯕꯤꯗ ꯁꯣꯔꯣꯛ ꯊꯣꯛꯂꯛꯑꯒ ꯄꯥꯈꯪ ꯃꯈꯩꯁꯤꯅ ꯅꯨꯄꯥ ꯃꯆꯥ ꯃꯈꯩꯁꯤꯅ ꯑꯥꯕꯦꯔ ꯇꯩꯕ ꯈꯣꯠꯄ ꯇꯧꯕ ꯌꯥꯝ ꯅꯨꯡꯉꯥꯏꯕ ꯀꯨꯝꯍꯩ ꯑꯃꯅꯤ ꯑꯗꯨꯒ ꯏꯃꯣꯏꯅꯨ ꯍꯥꯏꯕꯁꯤꯗꯅ ꯉꯥꯛ ꯑꯣꯏꯔꯤ ꯏꯃꯣꯏꯅꯨ ꯍꯥꯏꯕꯁꯤꯅ ꯃꯩꯇꯩꯁꯤꯡꯒꯤꯗꯤ ꯈ꯭ꯋꯥꯏꯗꯒꯤ ꯃꯔꯨ ꯑꯣꯏꯕ ꯆꯥꯛꯍꯣꯡ ꯉꯥꯍꯣꯡꯅꯕ ꯃꯣꯏ ꯑꯋꯥ ꯑꯅꯥ ꯇꯥꯗꯅꯕ ꯄꯩꯁꯥ ꯄꯥꯏꯈꯠꯅꯕ ꯇꯧꯕ ꯊꯕꯛ ꯑꯃꯅꯤ ꯃꯥꯅ ꯏꯃꯣꯏꯅꯨ ꯍꯥꯏꯁꯤꯅ ꯑꯩꯈꯣꯏꯒꯤ ꯏꯃꯣꯏꯅꯨꯒꯤ ꯅꯨꯃꯤꯗꯥꯡꯁꯤꯗ ꯂꯥꯏ ꯈꯨꯔꯨꯝꯒꯅꯤ ꯃꯥꯁꯦ ꯑꯗꯨꯒ ꯑꯩꯈꯣꯏ ꯆꯥꯛ ꯌꯦꯟꯁꯥꯡ ꯅꯨꯡꯗꯥꯡꯗ ꯆꯥꯛ ꯌꯦꯟꯁꯥꯡ ꯊꯣꯡꯗꯣꯏꯕ ꯆꯥꯛ ꯌꯦꯟꯁꯥꯡꯁꯤꯗ ꯑꯩꯈꯣꯏꯒꯤ ꯂꯥꯏꯁꯤꯗ ꯀꯠꯄꯤꯔꯒ ꯏꯕꯦꯟꯁꯤꯗ ꯅꯤꯕꯤꯔꯒ ꯂꯥꯏꯁꯤ ꯑꯋꯥ ꯑꯅꯥ ꯇꯥꯗꯅꯕ ꯆꯍꯤ ꯑꯃꯒꯤ ꯅꯤꯔꯒ ꯇꯧꯗꯧꯕ ꯑꯗꯨꯒ ꯊꯣꯡꯉꯒ ꯆꯥꯗꯧꯕꯅꯤ ꯗꯤꯋꯥꯂꯤ ꯍꯥꯏꯕꯁꯤꯅ ꯀꯩꯅꯣ ꯇꯤꯟ ꯄꯔꯦꯡ ꯁꯥꯅꯥ ꯊꯥꯔꯒ ꯕꯣꯝꯕꯨꯂꯥ ꯅꯣꯡꯕꯨꯂꯥ ꯃꯌꯥꯝ ꯊꯥꯔꯒ ꯇꯧꯒꯗꯕ ꯀꯨꯝꯍꯩ ꯑꯃꯅꯤ